ꯍꯜꯂꯣ ꯑꯣꯏ ꯀꯔꯤ ꯂꯩꯔꯦ ꯑꯥ ꯑꯁ ꯋꯥꯔꯤ ꯁꯥꯗꯕꯁꯨ ꯀꯨꯏꯔꯦꯍꯦ ꯅꯨꯡꯉꯥꯏꯔꯦ ꯅꯨꯡꯉꯥꯏꯔꯦ ꯅꯪꯁꯨ ꯅꯨꯡꯉꯥꯏꯔꯤꯀꯣ ꯑꯥ ꯍꯥꯏꯕꯗꯤ ꯑꯗꯨꯝ ꯄꯣꯊꯥꯔ ꯂꯩꯌꯦ ꯈꯨꯟꯗ ꯑꯪ ꯑꯪ

ꯑꯁ ꯑꯗꯨꯗꯣ ꯅꯪꯒꯤ ꯑꯗꯣ ꯋꯥꯈꯜꯗꯨꯗꯣ ꯌꯥꯝ ꯐꯩꯌꯦꯅꯦ ꯑꯗꯨ ꯆꯠꯁꯦꯅ ꯃꯔꯨꯞ ꯑꯅꯤ ꯑꯍꯨꯝ ꯗꯨꯝ ꯀꯧꯔꯒ ꯆꯠꯁꯦꯅꯥ

ꯑꯪ ꯑꯪ ꯍꯣꯏ ꯑꯗꯨ ꯍꯣꯏ ꯑꯗꯨ ꯑꯩꯁꯨ ꯁꯣꯝꯗꯒꯤ ꯃꯤ ꯑꯅꯤ ꯑꯍꯨꯝꯁꯨ ꯀꯧꯒꯦ ꯑꯗꯣ ꯃꯤ ꯀꯔꯤꯒꯨꯝꯕ ꯑꯪ ꯍꯣꯏ ꯑꯗꯨꯅꯤ ꯑꯪ ꯑꯪ ꯑꯗꯣ ꯅꯈꯣꯏ ꯕꯨꯛꯀꯤꯡ ꯇꯧꯔꯣ ꯑꯩ ꯁꯤ ꯃꯤ ꯑꯅꯤ ꯑꯍꯨꯝ ꯀꯧꯒꯦ ꯑꯗꯣ ꯑꯩ ꯅꯪꯕꯨ ꯁꯤꯅꯤ ꯍꯥꯏꯕꯗꯣ ꯑꯩ ꯍꯥꯏꯕꯤꯒꯦ

ꯍꯣꯏ ꯑꯗꯨ ꯃꯁꯥ ꯃꯁꯥꯒꯤꯗꯤ ꯑꯗꯨꯝ ꯂꯧꯊꯣꯛꯄ ꯇꯥꯔꯦ ꯍꯣꯏ ꯃꯁꯥ ꯃꯁꯥꯒꯤ ꯍꯣꯏꯗ ꯃꯤ ꯑꯃꯅꯗꯤ ꯉꯝꯃꯣꯏ ꯑꯗꯣ ꯃꯌꯥꯝ ꯃꯤ ꯃꯌꯥꯝ ꯌꯥꯎꯁꯦ ꯑꯗꯣ ꯈꯔ ꯈꯔ ꯂꯧꯊꯣꯛꯁꯦ ꯑꯗꯨ ꯍꯣꯏ ꯑꯁ ꯅꯪꯒꯤ ꯄ꯭ꯔꯣꯒ꯭ꯔꯥꯝ ꯁꯤꯜꯂꯤꯗꯣ ꯌꯥꯝ ꯐꯩ ꯑꯩꯁꯨ ꯁꯤꯗꯨ ꯑꯁ ꯁꯤꯒꯨꯝꯕꯗꯣ ꯄ꯭ꯔꯣꯒ꯭ꯔꯥꯝ ꯁꯤꯟꯕꯗꯣ ꯆꯠꯀꯦ ꯍꯥꯏꯔꯒ ꯉꯥꯏꯔ ꯂꯩꯔꯦꯕ ꯑꯩꯁꯨ ꯑꯩꯁꯨ ꯍꯣꯏ ꯅꯦꯛꯁ ꯃꯟꯗꯤ ꯐ꯭ꯔꯤꯅꯤꯁꯨ ꯍꯣꯏ ꯅꯦꯛꯁ ꯃꯟꯍꯣꯏꯗꯤ ꯐ꯭ꯔꯤꯅꯤ ꯑꯩ ꯑꯩ ꯍꯥꯏꯌꯦꯡ ꯄꯥꯎꯄꯤꯒꯦ ꯑꯥ ꯑꯩ ꯑꯩ ꯑꯩ ꯑꯩ ꯄꯥꯎꯗꯨ ꯍꯌꯦꯡ ꯐꯠ ꯄꯤꯒꯦ ꯑꯗꯨꯗꯨꯒ ꯆꯠꯂꯁꯦ ꯃꯪ ꯐꯥꯔꯦꯁꯦ